ꯏꯝꯐꯥꯜ ꯋꯦꯁ ꯖꯤꯂꯥ ꯑꯁꯤꯗ ꯃꯤꯌꯥꯝꯅ ꯄꯥꯝꯅꯕ ꯍꯤꯡꯖꯥꯡ ꯍꯥꯏꯔꯒꯗꯤ ꯎꯇꯤ ꯎꯇꯤ ꯊꯣꯡꯕ ꯆꯒꯦꯝ ꯄꯣꯝꯕ ꯉꯥ ꯊꯣꯡꯕ ꯉꯥ ꯑꯇꯥꯎꯕ ꯊꯣꯡꯕ ꯑꯇꯣꯏꯕ ꯊꯣꯡꯕ ꯑꯗꯒꯤ ꯏꯔꯣꯝꯕ ꯑꯁꯤꯅꯆꯤꯡꯕꯅꯤ ꯑꯩꯈꯣꯏꯒꯤ ꯈ꯭ꯋꯥꯏꯗꯒꯤ ꯃꯔꯨ ꯑꯣꯏꯕ ꯄꯨꯋꯥꯔꯤꯗꯒꯤ ꯍꯧꯔꯛꯄ ꯍꯤꯡꯖꯥꯡ ꯍꯥꯏꯔꯒꯗꯤ ꯎꯇꯤ ꯊꯣꯡꯕ ꯍꯥꯏꯕꯁꯤꯅꯤ ꯎꯇꯤ ꯑꯁꯤ ꯑꯩꯈꯣꯏꯒꯤ ꯊꯥꯏꯅꯒꯤ ꯃꯇꯝꯗ ꯍꯋꯥꯏ ꯊ꯭ꯔꯥꯛꯀꯤ ꯄꯥꯝꯕꯤꯅ ꯃꯩ ꯊꯥꯔꯒ ꯄꯥꯝꯕꯤꯗꯨꯨ ꯃꯩ ꯊꯥꯔꯒ ꯑꯗꯨꯗꯒꯤ ꯐꯪꯉꯛꯄ ꯎꯠ ꯑꯗꯨꯅ ꯍꯤꯡꯖꯥꯡ ꯃꯅꯥ ꯃꯁꯤꯡ ꯈꯔꯒ ꯊꯣꯡꯃꯤꯟꯅꯔꯒ ꯁꯦꯝꯃꯛꯄ ꯍꯤꯡꯖꯥꯡꯗꯨꯕꯨꯅꯤ ꯎꯇꯤ ꯍꯥꯏꯔꯤꯁꯤ ꯍꯧꯖꯤꯛ ꯍꯧꯖꯤꯛ ꯀꯔꯤꯒꯨꯝꯕ ꯑꯩꯈꯣꯏꯅ ꯃꯄꯥꯜ ꯂꯣꯝꯗꯒꯤ ꯃꯤ ꯑꯃ ꯂꯥꯛꯂꯒꯗꯤ ꯑꯩꯈꯣꯏꯅ ꯑꯍꯥꯟꯕꯗ ꯑꯩꯈꯣꯏꯅ ꯃꯣꯏꯁꯤ ꯂꯛꯁꯃꯤ ꯍꯣꯇꯦꯜ ꯍꯥꯏꯅ ꯑꯃ ꯂꯛꯁꯃꯤ ꯀꯤꯆꯟ ꯍꯣꯇꯦꯜ ꯍꯥꯏꯅ ꯈꯪꯅꯩ ꯑꯗꯨꯗ ꯑꯩꯈꯣꯏꯅ ꯑꯅꯝꯕꯅ ꯀꯔꯤꯒꯨꯝꯕ ꯌ ꯁꯥ ꯌꯥꯎꯗꯕ ꯍꯤꯡꯖꯥꯡ ꯍꯥꯏꯇꯥꯔꯦ ꯉꯥ ꯊꯣꯡꯕꯒꯨꯝꯕ ꯑꯗꯒꯤ ꯎꯇꯤ ꯊꯣꯡꯕꯒꯨꯝꯕ ꯁꯤꯒꯨꯝꯕꯁꯦ ꯄꯤꯖꯒꯦ ꯍꯥꯏꯔꯒꯗꯤ ꯑꯩꯈꯣꯏꯅ ꯂꯛꯁꯃꯤ ꯀꯤꯆꯟꯗ ꯊꯥꯖꯩ ꯑꯗꯨꯒ ꯁꯥꯒꯨꯝꯕ ꯌꯦꯟ ꯊꯣꯡꯕꯒꯨꯝꯕ ꯑꯗꯨꯒꯨꯝꯕ ꯄꯤꯖꯅꯤꯡꯂꯒꯅ ꯃꯣꯏꯅ ꯆꯥꯅꯤꯡꯂꯒꯅ ꯑꯩꯈꯣꯏꯅ ꯑꯣ ꯀꯦ ꯍꯣꯇꯦꯜ ꯑꯅ ꯑꯃ ꯂꯩ ꯑꯗꯨꯒꯤꯗ ꯑꯩꯈꯣꯏꯅ ꯑꯅꯝꯕꯅ ꯊꯥꯖꯩ